ꯍꯜꯂꯣ ꯍꯣꯏ ꯍꯣꯏ ꯍꯣꯏ ꯍꯣꯏ ꯑꯣꯖꯥ ꯑꯩꯗꯣ ꯀꯩꯅꯣ ꯊꯥ ꯇꯔꯨꯛ ꯇꯔꯦꯠꯇ ꯅꯪꯒꯤ ꯚꯥꯔꯥꯁꯤꯗ ꯑꯩ ꯂꯩꯖꯒꯦ ꯍꯥꯏꯕ ꯑꯣ ꯑꯩꯈꯣꯏ ꯏꯃꯨꯡ ꯃꯤ ꯃꯔꯤ ꯈꯛꯇꯅꯦ ꯑꯩꯈꯣꯏ ꯃꯔꯤ ꯈꯛꯇꯅꯤ ꯑꯗꯨ ꯑꯣ ꯊꯥꯒꯤ ꯚꯥꯔꯥꯅ ꯀꯌꯥ ꯑꯣ ꯑꯣ ꯑꯩꯈꯣꯏꯗꯤꯅꯦ ꯑꯣ ꯑꯗꯣ ꯑꯩꯈꯣꯏꯗꯣ ꯎꯝ ꯎꯝ ꯑꯣ ꯑꯣ ꯑꯣ ꯑꯗꯣ ꯑꯩꯈꯣꯏꯗꯣ ꯈꯔ ꯃꯃꯟ ꯈꯤꯇꯪ ꯇꯕꯗꯣ ꯑꯗꯨꯗ ꯑꯣꯏꯅ ꯂꯩꯖꯔꯒꯦ ꯑꯩꯈꯣꯏꯁꯦ ꯁꯦꯟꯊꯣꯛ ꯂꯝꯕꯤꯁꯨ ꯀꯌꯥ ꯂꯩꯖꯗꯕꯅꯤꯅꯀꯣ ꯎꯝ ꯁꯦꯟ ꯍꯌꯦꯡ ꯚꯥꯔꯥ ꯅꯨꯡꯂꯥ ꯄꯤꯕꯗꯣ ꯀꯩꯅꯣ ꯇꯧꯗꯦ ꯑꯗꯨꯅ ꯈꯤꯇꯪ ꯃꯃꯟ ꯑꯍꯣꯡꯕ ꯑꯃꯗ ꯀꯩꯅꯣ ꯇꯧꯕꯤꯌꯣ ꯍꯧꯖꯤꯛꯀꯤ ꯑꯣꯏꯅꯕꯨꯗꯤꯀꯣ ꯑꯉꯥꯡꯁꯤꯡꯅꯅꯦ ꯃꯈꯣꯏ ꯑꯉꯥꯡꯁꯤꯡꯅ ꯃꯐꯝ ꯑꯃ ꯄꯤꯔꯒ ꯁꯤꯗ ꯀꯩꯅꯣ ꯇꯧꯔꯦꯕ ꯂꯩꯔꯦꯕꯀꯣ ꯂꯩꯕꯗꯤꯀꯣ ꯑꯗꯣ ꯑꯣꯖꯥ ꯂꯥꯛꯇ꯭ꯔꯗꯤ ꯈꯪꯗꯦꯅ ꯍꯥꯏꯔꯦ ꯃꯈꯣꯏꯅꯁꯨꯀꯣ ꯑꯗꯣ ꯑꯣꯖꯥꯅ ꯅꯣꯡꯃꯇꯪ ꯂꯥꯛꯄꯤꯔꯒ ꯑꯩꯈꯣꯏ ꯃꯐꯝꯁꯦ ꯑꯃꯨꯛꯇ ꯐꯖꯅ ꯑꯃꯨꯛꯇ ꯀꯩꯅꯣ ꯇꯧꯕꯤꯌꯣ ꯍꯥꯏꯕ ꯌꯦꯡꯕꯤꯌꯣ ꯍꯥꯏꯕ ꯑꯦ ꯁꯤꯗ ꯂꯩꯔꯣ ꯅꯈꯣꯏ ꯁꯤꯗ ꯇꯧꯔꯣ ꯍꯥꯏꯕꯗꯣ ꯑꯗꯨ ꯑꯃꯨꯛꯇ ꯍꯥꯏꯕꯤꯌꯨ ꯍꯥꯏꯕ ꯑꯣ ꯃꯃꯟ ꯃꯥꯟꯅꯗꯦ ꯍꯥꯏꯕꯗꯨꯗꯀꯣ ꯑꯩꯈꯣꯏꯁꯨ ꯍꯣꯡꯖꯟꯕ ꯉꯝꯗ꯭ꯔꯕ ꯑꯥ ꯍꯣꯏ ꯍꯣꯏ ꯍꯣꯏ ꯎꯝ ꯑꯣ ꯑꯣꯖꯥ ꯑꯩꯈꯣꯏꯅꯕꯨꯗꯤ ꯈꯜꯂꯦ ꯃꯊꯛꯀꯤꯀꯣ ꯑꯅꯤꯁꯨꯕ ꯀꯩꯅꯣꯗꯣ ꯀꯥꯗꯣ ꯑꯗꯨꯗ ꯂꯩꯒꯦ ꯍꯥꯏꯅ ꯈꯜꯂꯦꯕ ꯈꯟꯕꯗꯤ ꯑꯗ ꯚꯥꯔꯥ ꯅꯨꯡꯂꯥ ꯍꯥꯏꯕꯗꯨꯗ ꯑꯃꯨꯛ ꯍꯣꯡꯖꯟꯕ ꯉꯝꯗꯗꯅ ꯂꯩꯕ ꯑꯗꯣ ꯑꯣꯖꯥꯅ ꯌꯥꯔꯒꯗꯤ ꯑꯗꯨꯗ ꯂꯩꯔꯣ ꯍꯥꯏꯕ ꯑꯣꯏꯔꯒꯗꯤ ꯑꯩꯈꯣꯏ ꯍꯌꯦꯡꯃꯛ ꯍꯦꯛꯇ ꯍꯣꯡꯖꯜꯂꯒꯦꯕ ꯍꯣꯏ ꯍꯣꯏ ꯍꯣꯏ ꯍꯣꯏ ꯑꯣꯖꯥꯅ ꯀꯩꯅꯣ ꯇꯧꯗꯕ ꯋꯥꯅꯤ ꯁꯤꯗ ꯂꯩꯕ ꯑꯉꯥꯡꯗꯣ ꯑꯗꯨꯗ ꯂꯨꯄꯥ ꯂꯤꯁꯤꯡ ꯑꯅꯤ ꯍꯥꯟꯅ ꯄꯤꯔꯕꯅꯤ ꯑꯃꯗꯣ ꯅꯣꯡꯃ ꯅꯤꯅꯤ ꯂꯩꯔꯀꯥꯟꯗ ꯍꯥꯄꯛꯀꯦ ꯍꯥꯏꯅ ꯑꯩꯈꯣꯏꯅ ꯀꯩꯅꯣ ꯇꯧꯕ ꯑꯗꯨ ꯑꯩꯈꯣꯏꯗꯤ ꯈꯔ ꯑꯍꯣꯡꯕꯗꯗꯤ ꯂꯩꯅꯤꯡꯕꯅꯦꯕ ꯑꯩꯈꯣꯏ ꯑꯩꯈꯣꯏꯅ ꯑꯥ ꯍꯣꯏ ꯑꯣꯖꯥ ꯍꯣꯏ ꯑꯩꯈꯣꯏꯗꯣ ꯁꯤꯗ ꯂꯩꯔꯒ ꯊꯕꯛ ꯁꯥꯏꯗ ꯑꯐꯪ ꯑꯐꯪꯕ ꯊꯕꯛ ꯈꯔ ꯁꯨꯔꯒꯦ ꯑꯩꯅ ꯑꯗꯨꯝ ꯑꯗꯨꯒ ꯑꯩꯒꯤ ꯅꯨꯄꯥꯅ ꯒꯥꯔꯤ ꯆꯠꯂꯦ ꯒꯥꯔꯤ ꯇꯦꯛ ꯇꯦꯛ ꯆꯠꯂꯦ ꯑꯗꯨꯗꯨꯅ ꯑꯉꯥꯡꯁꯤꯡꯒꯤ ꯁ꯭ꯀꯨꯜꯒꯤ ꯐꯤ ꯍꯨꯟꯕꯅꯦ ꯀꯔꯤꯅꯦ ꯑꯗꯒꯤꯗꯤ ꯆꯦꯡ ꯆꯥꯛ ꯋꯥꯜꯂꯛꯄꯅꯦ ꯀꯔꯤꯅꯦ ꯄꯩꯁꯥꯗꯣ ꯄꯥꯊꯣꯛꯂꯨꯕꯗ ꯏꯂꯦꯝ ꯂꯦꯝꯗꯦꯕ ꯑꯗꯨꯗꯨꯒꯤ ꯑꯩꯈꯣꯏꯅ ꯑꯍꯣꯡꯕꯗꯣ ꯄꯥꯝꯃꯛꯄ ꯒꯥꯔꯤꯗꯨꯅꯁꯨ ꯒꯥꯔꯤꯗꯨ ꯄꯩꯁꯥꯗꯨ ꯑꯗꯨꯝ ꯐꯪꯕ ꯑꯣꯏꯔꯗꯤ ꯐꯕ ꯒꯥꯔꯤ ꯑꯃꯨꯛ ꯌꯥꯔꯛꯇꯕ ꯃꯇꯝ ꯂꯥꯛꯑꯦ ꯑꯗꯨꯗ ꯑꯃꯨꯛ ꯑꯣꯖꯥ ꯑꯗꯨ ꯆꯥꯛ ꯆꯥꯔꯕꯣ ꯑꯁ ꯁꯨꯝ ꯗꯥꯎ ꯗꯥꯎꯗ ꯄꯨꯔꯦ ꯗꯥꯎ ꯍꯥꯏꯕꯗꯤ ꯅꯣꯡꯃꯗ ꯂꯨꯄꯥ ꯆꯥꯃꯉꯥ ꯈꯛꯇꯪ ꯄꯨꯁꯜꯂꯛꯄꯁꯨ ꯌꯥꯎꯌꯦ ꯂꯤꯁꯤꯡ ꯑꯃ ꯐꯪꯕꯁꯨ ꯌꯥꯎꯋꯦ ꯑꯗꯨꯗꯤ ꯍꯥꯏꯕ ꯉꯝꯗꯦ ꯗꯥꯎꯅꯦ ꯅꯣꯡꯃꯒꯤ ꯑꯣꯖꯥ ꯍꯣꯏꯗꯤ ꯆꯥꯛ ꯆꯥꯔꯕꯣ ꯑꯥ ꯑꯥ ꯍꯣꯏ ꯍꯣꯏ ꯍꯣꯏ ꯍꯣꯏ ꯑꯁꯤꯗ ꯑꯣ ꯏꯃꯥꯟꯅꯕꯤ ꯑꯃ ꯂꯩꯌꯦ ꯃꯥꯁꯨ ꯂꯩꯒꯦꯅ ꯍꯥꯏꯕꯅꯦ ꯑꯗꯨ ꯑꯩꯈꯣꯏꯒꯤ ꯚꯥꯔꯥꯗꯣ ꯍꯥꯟꯅ ꯀꯌꯥꯅꯣ ꯍꯪꯇꯣꯛꯔꯛꯈꯣ ꯑꯗꯨꯒꯅꯦ ꯂꯩꯒꯦ ꯍꯥꯏꯅ ꯍꯥꯏꯕꯅꯦꯕ ꯑꯗꯨ ꯑꯩ ꯍꯪꯑꯒꯦ ꯃꯈꯣꯏꯗꯁꯨ ꯚꯥꯔꯥꯗꯨ ꯁꯩꯉꯩ ꯄꯤꯕ ꯌꯥꯏ ꯑꯗꯨ ꯇꯧꯏ ꯍꯥꯏꯕꯗꯣ ꯑꯩꯈꯣꯏꯒꯤꯗꯨ ꯌꯥꯕ ꯑꯣꯏꯔꯒꯗꯤ ꯑꯗꯨ ꯑꯗꯨꯝ ꯂꯩꯔꯛꯀꯅꯤꯕ ꯂꯩꯕꯗꯤ ꯑꯗꯨꯗ ꯑꯩꯈꯣꯏꯒꯤꯗꯨ ꯃꯦꯟ ꯇꯥꯗꯕꯗꯨꯗ ꯃꯥꯗꯨ ꯂꯩꯒꯦ ꯍꯥꯏ ꯉꯝꯗꯗꯅ ꯂꯩꯔꯤꯅꯤ ꯍꯣꯏ ꯍꯣꯏ ꯍꯣꯏ ꯍꯣꯏ ꯍꯣꯏ ꯑꯣꯖꯥ ꯌꯥꯝ ꯐꯔꯦ